ꯃꯤ ꯁꯤꯕꯒꯤ ꯃꯔꯨꯑꯣꯏꯕ ꯃꯔꯝ ꯍꯥꯏꯔꯗꯤ ꯅꯥꯔꯒ ꯑꯍꯜ ꯑꯣꯏꯔꯒ ꯁꯤꯕ ꯌꯥꯎꯏ ꯅꯥꯔꯒ ꯁꯤꯕ ꯌꯥꯎꯏ ꯑꯃꯁꯨꯡ ꯑꯦꯛꯁꯤꯗꯦꯟ ꯊꯣꯛꯑꯒ ꯁꯤꯕ ꯏꯁꯤꯡꯗ ꯇꯥꯔꯒ ꯁꯤꯕ ꯃꯌꯥꯝ ꯑꯃ ꯌꯥꯎꯏ ꯑꯗꯨꯕꯨ ꯑꯉꯥꯡ ꯁꯤꯕꯒꯤ ꯆꯥꯡꯁꯦ ꯑꯗꯨꯝ ꯋꯥꯡꯉꯤ ꯑꯉꯥꯡꯁꯤꯡꯒꯤꯗꯃꯛꯇ ꯇꯤꯀꯥ ꯊꯥꯕ ꯇꯤꯀꯥ ꯊꯥꯕꯁꯤ ꯂꯩ ꯑꯁꯤ ꯑꯉꯥꯡꯁꯤꯡꯒꯤꯗꯃꯛꯇ ꯂꯩꯉꯥꯛꯀꯤ ꯏꯁꯀꯤꯝꯁꯤꯡꯁꯦ ꯄꯣꯂꯤꯑꯣ ꯄꯤꯊꯛꯄ ꯑꯃꯁꯨꯡ ꯇꯤꯛꯀꯥ ꯊꯥꯕ ꯑꯗꯨꯗꯒꯤ ꯍꯦꯟꯅ ꯊꯣꯏꯗꯣꯛꯄꯗꯤ ꯂꯩꯇꯦ ꯑꯇꯣꯞꯄꯗꯤ ꯑꯗꯨꯕꯨ

ꯑꯇꯣꯞꯄ ꯏꯁꯀꯤꯝꯁꯤ ꯏꯂꯥꯛ ꯂꯥꯛꯇꯦ ꯑꯩꯈꯣꯏ ꯁꯣꯝꯗ ꯂꯩꯉꯥꯛꯀꯤ ꯑꯣꯏꯅꯗꯤ